ꯑꯩꯅ ꯅꯍꯥꯟꯋꯥꯏ ꯃꯁꯇꯔ ꯇꯧꯔꯤꯉꯩꯁꯤꯗ ꯑꯩꯉꯣꯟꯗ ꯆꯦꯂꯦꯟꯖꯤꯡ ꯑꯣꯏꯈꯤꯕ ꯊꯕꯛ ꯄ꯭ꯔꯣꯖꯦꯛ ꯍꯥꯏꯇꯥꯔꯒꯗꯤ ꯑꯩꯈꯣꯏꯅ ꯃꯁꯇꯔ ꯂꯣꯏꯔꯝꯗꯥꯏꯒꯤ ꯗꯤꯖꯥꯔꯇꯦꯁꯟ ꯗꯤꯖꯥꯔꯇꯦꯁꯟ ꯇꯧꯔꯛꯄꯁꯤꯗꯅꯦꯕ ꯑꯩꯈꯣꯏꯅ ꯗꯤꯖꯥꯔꯇꯦꯁꯟ ꯇꯧꯔꯛ ꯀꯥꯟꯁꯤꯗ ꯏꯁꯥ ꯏꯊꯟꯗꯗꯤ ꯇꯧ ꯌꯥꯗꯕꯅꯤꯅ ꯃꯤ ꯗꯔꯀꯥꯔ ꯂꯩꯕꯅꯤꯅ ꯑꯩꯈꯣꯏꯅ ꯗꯤꯖꯥꯔꯇꯦꯁꯟ ꯇꯧꯅꯉꯥꯏꯒꯤꯗꯃꯛꯇ ꯃꯤꯁꯦ ꯈꯣꯝꯃꯨꯗꯣꯏꯅꯦꯕ ꯑꯩ ꯗꯤꯖꯥꯔꯇꯦꯁꯟꯁꯦ ꯇꯧꯗꯣꯔꯤ ꯅꯪꯅ ꯑꯩꯒꯤ ꯁꯕꯖꯦꯛ ꯈꯔ ꯑꯣꯏꯕꯤꯌꯨ ꯑꯩꯅ ꯗꯤꯖꯥꯔꯇꯦꯁꯟꯁꯤ ꯇꯧꯕ ꯃꯇꯝꯗ ꯅꯪꯅ ꯑꯩꯒꯤ ꯃꯤ ꯈꯔ ꯇꯧꯅꯤꯡꯉꯥꯏꯒꯤ ꯁꯕꯖꯦꯛꯇꯨ ꯈꯔ ꯑꯣꯏꯕꯤꯌꯨꯕ ꯍꯥꯏꯅ ꯑꯩꯅ ꯃꯤꯁꯤ ꯈꯣꯝꯕ ꯆꯠꯇꯣꯏꯅꯦꯕ ꯑꯗ ꯈꯣꯝꯕ ꯆꯠ ꯀꯥꯟꯁꯤꯗ ꯈꯣꯝꯅꯉꯥꯏ ꯃꯤꯁꯤ ꯂꯩꯇꯗꯅ ꯈꯣꯝꯅꯉꯥꯏ ꯃꯤꯁꯤ ꯂꯩꯇꯗꯅ ꯑꯩꯅ ꯃꯐꯝ ꯃꯌꯥꯝ ꯑꯃꯗ ꯆꯠꯈꯤꯑꯕꯀꯣ ꯑꯗꯨꯒ ꯃꯤꯁꯦ ꯌꯥꯔꯛꯄꯁꯨ ꯌꯥꯎꯋꯤ ꯌꯥꯔꯛꯇꯕꯁꯨ ꯌꯥꯎꯋꯤ ꯌꯥꯔꯛꯑꯦ ꯈꯜꯂꯣ ꯌꯥꯔꯛꯇ꯭ꯔꯦ ꯈꯜꯂꯣ ꯑꯩꯅ ꯑꯃꯨꯛ ꯃꯁꯤ ꯇꯧ ꯀꯥꯟꯁꯤꯗꯁꯨ ꯑꯩꯅ ꯑꯍꯥꯟꯕ ꯑꯣꯏꯕꯅꯤꯅ ꯍꯩꯇꯦꯕ ꯏꯁꯥꯁꯦ ꯑꯗ ꯍꯩꯇ꯭ꯔꯥꯕꯅꯤꯅ ꯑꯣꯖꯥꯁꯤ ꯎꯅꯥꯒꯦ ꯆꯠ ꯀꯥꯟꯗꯁꯨ ꯑꯣꯖꯥꯁꯤꯁꯨ ꯑꯃꯨꯛ ꯊꯕꯛ ꯆꯠꯈꯤꯅ ꯂꯩꯕ ꯑꯗꯒꯤ ꯇꯧꯃꯤꯟꯅꯕ ꯃꯤꯁꯤꯡꯗꯨꯗ ꯍꯪꯗꯧꯁꯨ ꯃꯣꯏꯁꯨ ꯑꯍꯥꯟꯕ ꯑꯣꯏꯕꯅꯤꯅ ꯇꯥꯟꯅꯐꯝꯁꯤ ꯈꯪꯗꯕ ꯑꯗꯒꯤ ꯁꯦꯅꯤꯌꯥꯔꯁꯤꯡꯗ ꯑꯣꯏꯗꯣꯏꯁꯨ ꯍꯪꯗꯧꯁꯨ ꯃꯣꯏ ꯁꯨꯇꯤ ꯂꯩꯅꯒꯤ ꯑꯃ ꯂꯩꯅꯒꯤ ꯑꯃ ꯂꯩꯅꯒꯤꯅ ꯆꯠꯅꯈꯤ ꯃꯇꯝꯁꯤꯗ ꯍꯪꯐꯝ ꯈꯣꯠꯐꯝꯁꯤ ꯀꯔꯤꯝ ꯂꯩꯈꯤꯗꯕ ꯍꯥꯏꯇꯥꯔꯦ ꯇꯧꯐꯝꯁꯤ ꯈꯪꯗꯗꯅ ꯏꯁꯥꯁꯤ ꯇꯨꯝꯕꯁꯨ ꯌꯥꯈꯤꯗꯦ ꯀꯔꯤ ꯇꯧꯗꯣꯏꯅꯣ ꯃꯇꯝꯁꯤꯅ ꯁꯨꯝ ꯁꯨꯝ ꯊꯦꯡꯖꯤꯜꯂꯛ ꯍꯥꯏꯗꯤ ꯗꯤꯖꯥꯔꯇꯦꯁꯟ ꯄꯤꯕꯒꯤ ꯃꯇꯝꯁꯤꯅ ꯁꯨꯝ ꯁꯨꯝ ꯇꯦꯟꯖꯤꯜꯂꯛ ꯅꯨꯃꯤꯠꯁꯤꯅ ꯃꯁꯤꯡ ꯁꯨꯝ ꯁꯨꯝ ꯇꯦꯟꯖꯤꯜꯂꯛ ꯊꯥ ꯑꯃ ꯋꯥꯠꯂꯤꯉꯩꯗꯗꯤ ꯑꯁ ꯊꯥ ꯑꯃ ꯋꯥꯠꯂꯤ ꯍꯥꯏꯅ ꯂꯩꯔꯝꯃꯅꯤ ꯍꯞꯇꯥ ꯑꯃꯇꯪ ꯉꯥꯏꯔ ꯀꯥꯟꯗꯗꯤ ꯈꯣꯏꯔꯦꯟ ꯃꯁꯥ ꯄꯥꯏꯕ ꯍꯥꯏꯕ꯭ꯔꯥ ꯄꯥꯏꯕꯅꯤꯗꯣ ꯃꯤꯁꯨ ꯂꯩꯁꯤꯜꯂꯛꯇ ꯊꯕꯛꯁꯨ ꯇꯧ ꯍꯩꯖꯤꯜꯂꯛꯇ ꯑꯗꯨ ꯀꯥꯟꯁꯤꯗ ꯌꯥꯝ ꯋꯥꯈꯤ ꯍꯥꯏꯇꯥꯔꯦ ꯇꯧꯅꯉꯥꯏ ꯍꯣꯠꯅ ꯀꯥꯟꯁꯤꯗ ꯃꯤ ꯂꯩꯔꯒꯅ ꯏꯀ꯭ꯋꯤꯞꯃꯦꯟ ꯂꯩꯇꯕ ꯏꯀ꯭ꯋꯤꯞꯃꯦꯟ ꯁꯨꯔꯒꯅ ꯃꯤ ꯂꯩꯇꯕ ꯏꯀ꯭ꯋꯤꯞꯃꯦꯟꯒ ꯃꯤꯒꯥ ꯁꯨꯔ ꯀꯥꯟꯗꯅ ꯊꯕꯛꯁꯤ ꯀꯔꯝ ꯍꯥꯏꯅ ꯇꯧꯗꯣꯏꯅꯣ ꯈꯪꯗꯕ ꯍꯥꯏꯗꯤ ꯑꯗꯨꯝ ꯍꯥꯏꯅ ꯑꯣꯟꯅ ꯇꯩꯅꯅ ꯄꯪꯑꯣꯟꯗ ꯑꯣꯟꯅꯈꯤ ꯍꯥꯏꯇꯥꯔꯦ ꯃꯤ ꯂꯩꯔ ꯀꯥꯟꯁꯤꯗꯅ ꯏꯀ꯭ꯋꯤꯞꯃꯦꯟ ꯂꯩꯇꯦ ꯏꯀ꯭ꯋꯤꯞꯃꯦꯟ ꯂꯩ ꯀꯥꯟꯁꯤꯗꯅ ꯃꯤ ꯂꯩꯇꯦ ꯃꯤꯒ ꯏꯀ꯭ꯋꯤꯞꯃꯦꯟꯒ ꯂꯩꯔ ꯀꯥꯟꯁꯤꯗꯅ ꯊꯕꯛ ꯀꯔꯝ ꯍꯥꯏꯅ ꯇꯧꯗꯣꯏꯅꯣ ꯈꯪꯗꯦ ꯑꯗꯩ ꯊꯕꯛ ꯁꯤꯅ ꯀꯔꯝ ꯍꯥꯏꯅ ꯇꯧꯗꯣꯏꯅꯣ ꯍꯩꯔ ꯀꯥꯟꯁꯤꯗꯅ ꯑꯇꯩ ꯃꯈꯩꯁꯤ ꯑꯃꯨꯛ ꯄꯨꯂꯞ ꯂꯩꯁꯤꯜꯂꯛꯇꯕ ꯑꯗꯒꯤ ꯒ꯭ꯔꯥꯎꯟꯗ ꯇꯧꯅꯤ ꯅꯣꯡ ꯈꯔ ꯆꯨꯁꯤꯜꯂꯛꯀꯅꯤ ꯀꯣꯏꯆꯦꯟ ꯆꯦꯟꯅꯤ ꯏꯟꯗꯣꯔꯗ ꯇꯧꯕꯁꯨ ꯏꯟꯗꯣꯔꯗ ꯇꯧꯕ ꯌꯥꯕ ꯈꯔꯅ ꯌꯥꯔꯦ ꯌꯥꯗꯕ ꯈꯔꯁꯤꯅ ꯒ꯭ꯔꯥꯎꯟꯗ ꯇꯧꯗꯣꯏꯁꯤꯅ ꯅꯣꯡ ꯆꯨꯁꯤꯜꯂꯛꯀꯅꯤ ꯅꯨꯡꯁꯥ ꯑꯃꯨꯛ ꯀꯟꯅ ꯁꯥꯖꯤꯜꯂꯛꯀꯅꯤ ꯅꯨꯡꯁꯥ ꯌꯛ ꯁꯥꯔ ꯀꯥꯟꯗꯨꯗꯗꯤ ꯃꯤꯁꯨ ꯇꯧꯅꯤꯡꯄꯣꯟꯇꯦ ꯅꯣꯡ ꯀꯟꯅ ꯆꯨꯁꯤꯜꯂ ꯀꯥꯟꯗꯗꯤ ꯃꯤꯗꯨꯁꯨ ꯆꯣꯠꯀꯅꯦꯅ ꯀꯤꯕꯅꯤꯅ ꯇꯧꯅꯤꯡꯗꯕꯅꯤꯅ ꯑꯗꯨꯝ ꯃꯣꯏ ꯌꯥꯝꯅ ꯗꯤꯐꯤꯀꯜꯇꯤꯁ ꯈꯔ ꯊꯦꯡꯅꯈꯤ ꯍꯥꯏꯇꯥꯔꯦ ꯑꯗꯨ ꯑꯩꯅ ꯀꯔꯝ ꯍꯥꯏꯅ ꯍꯦꯟꯗꯜ ꯇꯧꯈꯤ ꯍꯥꯏꯇꯥꯔꯒꯗꯤ ꯃꯁꯤ ꯑꯩꯒꯤ ꯊꯕꯛꯅꯤ ꯇꯧꯗꯕ ꯌꯥꯗꯕ ꯑꯩꯒꯤ ꯊꯕꯛꯅꯤ ꯑꯩ ꯆꯪꯁꯤꯜꯂꯨꯔꯕꯅꯤꯅ ꯉꯝꯃꯅꯤꯀꯣ ꯍꯥꯏꯕꯒꯤ ꯋꯥꯈꯜ ꯑꯁꯥ ꯑꯃꯗ ꯊꯝꯃꯒ ꯑꯩꯅ ꯑꯃꯗꯅꯤ ꯈꯪꯗꯦ ꯑꯃꯗꯅꯤ ꯈꯪꯗꯦ ꯁꯦꯅꯤꯌꯥꯔꯗꯅꯤ ꯈꯪꯗꯦ ꯅꯠꯇ꯭ꯔꯒꯅ ꯑꯣꯖꯥꯗꯅꯤ ꯈꯪꯗꯦ ꯑꯣꯖꯥꯗ ꯐꯪꯗ ꯇꯥꯔꯒꯁꯨ ꯑꯩꯈꯣꯏ ꯁ꯭ꯀꯨꯜꯒꯤ ꯑꯣꯖꯥ ꯐꯪꯗ ꯇꯥꯔꯒꯁꯨ ꯑꯇꯣꯞꯄ ꯁ꯭ꯀꯨꯜꯒꯤ ꯑꯩꯈꯣꯏꯅ ꯈꯪꯅꯕ ꯑꯣꯖꯥꯁꯤꯡꯗ ꯆꯠꯂꯒ ꯑꯦ ꯑꯣꯖꯥ ꯁꯤ ꯀꯔꯝ ꯍꯥꯏꯅ ꯇꯧꯅꯤ ꯑꯩꯒꯤ ꯗꯤꯖꯥꯔꯇꯦꯁꯟ ꯁꯤꯞꯅꯣꯁꯤꯁ ꯁꯤꯃ ꯇꯥꯔꯦ ꯄ꯭ꯔꯣꯖꯦꯛꯁꯤꯗ ꯀꯔꯝ ꯍꯥꯏꯅ ꯁꯦꯝꯒꯅꯤ ꯗꯤꯖꯥꯔꯇꯦꯁꯟꯅ ꯀꯔꯝꯍꯥꯏꯅ ꯏꯒꯅꯤ ꯊꯦꯁꯤꯁꯇꯨꯅ ꯀꯔꯝꯍꯥꯏꯅ ꯁꯦꯝꯒꯅꯤ ꯍꯥꯏꯗꯅ ꯀꯔꯤ ꯍꯥꯏꯄꯣꯊꯦꯁꯤꯁꯇꯨꯅ ꯀꯔꯝꯍꯥꯏꯅ ꯏꯒꯅꯤ ꯃꯌꯥꯝꯁꯤ ꯍꯪꯉꯒ ꯑꯣꯖꯥ ꯑꯃꯗ ꯈꯔ ꯍꯪ ꯑꯣꯖꯥ ꯑꯇꯣꯞꯄ ꯑꯃꯗ ꯈꯔ ꯍꯪ ꯑꯗꯒꯤ ꯐꯪꯕ ꯃꯇꯝꯗ ꯁꯦꯅꯤꯌꯥꯔꯗ ꯈꯔ ꯍꯪ ꯑꯗꯨꯝ ꯍꯥꯏꯅ ꯀꯣꯏꯍꯪ ꯀꯣꯏꯍꯪ ꯍꯪꯅꯔꯒ ꯑꯩꯅ ꯂꯣꯏꯁꯤꯟꯗꯕꯗꯤ ꯌꯥꯗꯕꯅꯤꯅ ꯑꯗꯨꯝꯍꯥꯏꯅ ꯇꯧꯔꯒ ꯂꯣꯏꯁꯤꯟꯈꯤ